ꯍꯜꯂꯣ ꯁꯤ ꯂꯝꯖꯤꯡ ꯀꯦꯕ ꯑꯣꯏꯔꯕ ꯑꯥ ꯍꯧꯖꯤꯛꯁꯦ ꯏꯌꯥꯔꯄꯣꯔꯠ ꯆꯠꯀꯗꯝꯅꯦꯕꯀꯣ ꯑꯗꯨꯗꯣ ꯄꯨꯡꯁꯦ ꯈꯤꯇꯪ ꯊꯦꯡꯕꯗꯣ ꯏꯁꯥꯒꯤ ꯒꯥꯔꯤꯁꯨ ꯁꯣꯝꯗ ꯌꯥꯗꯗꯅ ꯂꯩꯔꯕ ꯑꯗꯨꯗꯨꯅ ꯏꯌꯥꯔꯄꯣꯔꯠ ꯐꯥꯎ ꯆꯠꯄꯩꯁꯦ ꯍꯧꯖꯤꯛ ꯄꯨꯡꯁꯨ ꯊꯦꯡꯁꯤꯜꯂꯛꯄꯁꯤꯗ ꯑꯩꯈꯣꯏ ꯀꯦꯕ ꯁꯔꯚꯤꯁꯁꯦ ꯇ꯭ꯋꯦꯟꯇꯤ ꯐꯣꯔ ꯁꯕꯦꯟꯗꯤ ꯊꯥꯕ ꯑꯗꯨꯗ ꯁꯨꯝ ꯍꯧꯖꯤꯛ ꯍꯧꯖꯤꯛ ꯂꯩ ꯅꯠꯇ꯭ꯔꯥ ꯑꯦꯚꯥꯏꯂꯦꯕꯜ ꯑꯣꯏꯕ ꯑꯩꯁꯦ ꯔꯤꯄꯣꯔꯇꯤꯡ ꯇꯥꯏꯝꯁꯦ ꯄꯨꯡ ꯑꯃ ꯃꯈꯥꯏ ꯑꯗꯨꯋꯥꯏ ꯐꯥꯎ ꯑꯣꯏꯌꯦꯕꯀꯣ ꯑꯥ ꯑꯗꯨꯗꯨꯅ ꯑꯗꯨꯕꯨꯛ ꯃꯅꯨꯡ ꯌꯧꯅꯕ ꯑꯣ ꯌꯥꯝ ꯅꯨꯡꯉꯥꯏꯔꯦ ꯌꯥꯝ ꯅꯨꯡꯉꯥꯏꯔꯦ ꯐꯔꯦ ꯐꯔꯦ ꯑꯗꯨꯗꯤ ꯑꯥ ꯑꯩ ꯂꯧꯕ ꯂꯥꯛꯀꯗꯕ ꯃꯐꯝꯁꯤꯅ ꯊꯥꯡꯃꯩꯕꯟꯒꯤ ꯑꯦꯁꯦꯝꯕ꯭ꯂꯤ ꯂꯩꯕꯗꯣ ꯑꯗꯨꯒꯤ ꯒꯦꯠ ꯅꯝꯕꯔ ꯊ꯭ꯔꯤ ꯃꯅꯥꯛꯇ ꯑꯥ ꯄꯨꯡꯅ ꯕꯥꯔꯣ ꯃꯈꯥꯏ ꯑꯣ ꯌꯥꯝ ꯅꯨꯡꯉꯥꯏꯔꯦ ꯌꯥꯝ ꯅꯨꯡꯉꯥꯏꯔꯦ